ꯁꯒꯣꯜ ꯀꯥꯡꯖꯩ ꯁꯥꯟꯅꯩ ꯁꯒꯣꯜ ꯀꯥꯡꯖꯩ ꯁꯥꯟꯅꯕ ꯍꯥꯏꯕꯁꯤꯗ ꯑꯩꯈꯣꯏꯅ ꯁꯒꯣꯜ ꯇꯣꯡꯗꯨꯅ ꯈꯨꯠꯇ ꯀꯥꯡꯖꯩ ꯄꯥꯏꯗꯨꯅ ꯁꯒꯣꯜ ꯃꯊꯛꯇꯒꯤ ꯃꯤꯗꯨꯅ ꯈꯨꯠꯇ ꯁꯥꯟꯅꯔꯤꯕ ꯁꯥꯟꯅꯔꯣꯏ ꯑꯗꯨꯅ ꯈꯨꯠꯇ ꯀꯥꯡꯖꯩ ꯄꯥꯏꯗꯨꯅ ꯊꯣꯝ ꯊꯣꯝꯗꯨꯅ ꯁꯥꯟꯅꯩ